ꯑꯩꯒꯤ ꯏꯃꯨꯡꯗ ꯀꯔꯤꯒꯨꯝꯕ ꯑꯅꯥꯕ ꯑꯃ ꯂꯩꯕ ꯇꯥꯔꯒꯗꯤ ꯑꯩꯅ ꯑꯅꯥꯕꯅ ꯆꯥꯕ ꯌꯥꯕ ꯑꯆꯝꯕ ꯃꯥꯒꯤ ꯂꯥꯏꯌꯣꯡꯗꯨꯒꯤ ꯃꯇꯨꯡꯏꯟꯅ ꯆꯥꯕ ꯌꯥꯕ ꯑꯆꯥ ꯑꯊꯛꯁꯤꯡ ꯁꯦꯝꯕꯤꯕ ꯇꯥꯔꯦ ꯀꯦꯟꯁꯔꯒꯤꯅ ꯀꯟꯁꯔ ꯅꯥꯕꯗ ꯆꯥꯅꯕ ꯀꯤꯇꯤꯅꯤ ꯅꯥꯕ ꯃꯤꯒꯤꯅ ꯀꯤꯇꯤꯅꯤ ꯅꯥꯕ ꯃꯤꯒꯤ ꯆꯥꯅꯕ ꯑꯔꯨꯝ ꯍꯧꯕꯅ ꯑꯔꯨꯝ ꯍꯧꯕꯗ ꯆꯥꯅꯕ ꯃꯁꯥ ꯃꯁꯥꯒꯤ ꯂꯥꯏꯌꯣꯡꯗꯨꯒꯤ ꯃꯇꯨꯡꯏꯟꯅ ꯅꯥꯔꯤꯕ ꯃꯤ ꯑꯗꯨꯒꯤ ꯂꯩꯅꯥꯗꯨꯒꯤ ꯃꯇꯨꯡꯏꯟꯅ ꯃꯍꯥꯛꯅ ꯆꯥꯅꯕꯗꯨ ꯁꯦꯝꯕꯤꯕ ꯇꯥꯔꯦ